ꯑꯩ ꯇꯤꯚꯤ ꯆꯦꯟꯅꯦꯜ ꯌꯦꯡꯉꯦ ꯑꯗꯣ ꯃꯣꯏꯁꯨ ꯑꯗꯨꯝ ꯎꯠꯂꯦ ꯍꯥꯏꯗꯤ ꯖꯒꯣꯏ ꯇ꯭ꯔꯦꯗꯤꯁꯅꯦꯜꯒꯤ ꯑꯧꯏꯕ ꯑꯗꯨꯝ ꯅꯠꯀꯤ ꯑꯣꯏꯕ ꯑꯗꯨꯝ ꯎꯠꯂꯦ ꯑꯩꯅ ꯌꯦꯡꯉꯗꯤ ꯁꯤꯅꯤꯃꯥꯒꯨꯝꯕ ꯗꯥꯟꯁ ꯇꯤꯚꯤ ꯁꯣ ꯑꯗꯨꯝ ꯌꯦꯡꯉꯦ ꯑꯗꯨꯒ ꯑꯗꯨꯝ ꯎꯠꯂꯤ ꯃꯣꯏꯁꯨ ꯐꯖ ꯐꯖꯕ ꯑꯩꯅ ꯄꯥꯝꯖꯕ ꯍꯥꯏꯔꯒꯗꯤ ꯗꯥꯟꯁ ꯀꯜꯆꯔꯒꯤ ꯑꯣꯏꯕ ꯑꯩꯈꯣꯏꯒꯤ ꯃꯅꯤꯄꯨꯔꯒꯤ ꯀꯜꯆꯔꯒꯤ ꯑꯣꯏꯕ ꯌꯥꯝ ꯄꯥꯝꯖꯩ ꯍꯥꯏꯗꯤ ꯔꯥꯁ ꯂꯤꯂꯥꯗꯕꯨ ꯑꯣꯏꯔꯣ ꯂꯩꯃ ꯖꯒꯣꯏ ꯁꯥꯕꯕꯨ ꯀꯩꯕꯨ ꯑꯩ ꯌꯥꯝ ꯄꯥꯝꯖꯩ ꯑꯗꯨꯒ ꯑꯗꯨꯒ ꯑꯇꯣꯞꯄ ꯂꯝꯒꯤ ꯑꯇꯣꯞꯄ ꯂꯝꯒꯤꯗꯁꯨ ꯌꯥꯝ ꯄꯥꯝꯃꯤ ꯁꯥꯎꯠ ꯂꯣꯝꯒꯤꯗ ꯀꯥꯊꯛꯀꯥꯂꯤ ꯑꯗꯩꯗꯤ ꯀꯥꯊꯛꯀꯥꯂꯤ ꯀꯩꯀꯩꯁꯨ ꯑꯩ ꯌꯥꯝ ꯄꯥꯝꯃꯦ ꯑꯗꯨꯒ ꯑꯗꯨꯗꯒꯤ ꯃꯣꯏ ꯍꯛ ꯀꯩꯅꯣꯝꯁꯨ ꯌꯥꯝ ꯄꯥꯝꯖꯩ ꯍꯥꯏꯗꯤ ꯀꯩꯅꯣ ꯕꯤꯍꯨꯒꯨꯝꯕ ꯑꯁꯥꯝꯒꯤ ꯑꯣꯏꯕ ꯅꯥꯠꯀꯤ ꯑꯣꯏꯕ ꯑꯩ ꯌꯥꯝ ꯄꯥꯝꯖꯩ ꯑꯗꯨꯒ ꯃꯣꯏ ꯒꯨꯖꯔꯥꯠꯀꯤꯗꯕꯨ ꯑꯣꯏꯔꯁꯨ ꯃꯣꯏ ꯑꯇꯣꯞ ꯑꯇꯣꯞꯄ ꯅꯥꯠꯀꯤ ꯑꯣꯏꯕ ꯖꯒꯣꯏ ꯃꯌꯥꯝꯁꯦ ꯑꯩ ꯌꯥꯝ ꯄꯥꯝꯖꯩ